ꯆꯥꯎꯈꯠꯄ ꯃꯐꯝ ꯃꯐꯝꯁꯤꯡꯗꯗꯤ ꯍꯣꯁꯄꯤꯇꯥꯜꯒꯤ ꯈꯨꯗꯣꯡꯆꯥꯕꯁꯤ ꯂꯩ ꯃꯔꯝ ꯑꯁꯤꯅ ꯈꯪꯗ꯭ꯔꯤꯕ ꯍꯩꯇ꯭ꯔꯤꯕ ꯈꯨꯡꯒꯪꯗ ꯂꯩꯕ ꯃꯤꯑꯣꯏꯁꯤꯡꯒꯤꯗꯃꯛꯇꯗꯤ ꯑꯩꯈꯣꯏꯅ ꯑꯦꯋꯥꯔꯅꯦꯁ ꯄꯤꯕꯤꯗꯨꯅ ꯃꯇꯝ ꯃꯇꯝꯒꯤ ꯃꯇꯨꯡꯏꯟꯅ ꯑꯩꯈꯣꯏꯅ ꯁꯨꯃꯥꯏꯅ ꯍꯣꯁꯄꯤꯇꯥꯜ ꯑꯐꯕ ꯂꯩꯔꯦ ꯈꯪꯍꯟꯗꯨꯅ ꯗꯣꯛꯇꯔ ꯑꯐꯕ ꯂꯩꯔꯦ ꯈꯪꯍꯟꯗꯨꯅ ꯌꯨꯝꯊꯣꯡ ꯈꯨꯗꯤꯡꯒꯤ ꯆꯠꯇꯨꯅ ꯑꯋꯥꯔꯅꯦꯁ ꯄ꯭ꯔꯣꯒꯥꯝ ꯄꯤꯕꯤꯗꯨꯅ ꯃꯣꯏꯗ ꯍꯦꯟꯅ ꯋꯥꯈꯜ ꯂꯧꯁꯤꯡ ꯂꯩꯅꯕ ꯑꯩꯈꯣꯏꯅ ꯊꯕꯛ ꯇꯧꯕ ꯑꯃ ꯗꯔꯀꯥꯔ ꯑꯣꯏ